ꯍꯜꯂꯣ ꯑꯣ ꯁꯤꯕꯨ ꯈꯣꯡꯎꯞ ꯐꯦꯅꯥꯠ ꯌꯣꯟꯕ ꯗꯨꯀꯥꯟꯗꯨ ꯑꯣꯏꯕꯤꯔꯕꯣ ꯎꯝ ꯑꯩ ꯑꯉꯥꯡꯒꯤ ꯈꯣꯡꯎꯞ ꯑꯗꯒꯤ ꯆꯝꯄꯜ ꯈꯔ ꯂꯧꯕ ꯄꯥꯝꯕ ꯑꯗꯨ ꯃꯃꯟ ꯀꯌꯥꯝ ꯂꯩꯒꯦ ꯍꯧꯖꯤꯛꯄꯣ ꯎꯝ ꯑꯗꯨ ꯑꯉꯥꯡꯗꯨ ꯃꯔꯤ ꯃꯉꯥꯒꯤ ꯂꯧꯒꯗꯧꯕꯅꯤ ꯌꯥꯔꯒꯗꯤ ꯃꯃꯟꯗꯨ ꯈꯤꯇꯪ ꯌꯦꯡꯕꯤꯕ ꯌꯥꯒꯗ꯭ꯔꯣ ꯃꯇꯨꯡꯁꯨ ꯑꯗꯨꯝ ꯑꯣꯖꯥꯗꯩ ꯂꯧꯒꯦ

ꯍꯣꯏ ꯍꯣꯏ ꯑꯗꯨ ꯑꯣꯖꯥꯅ ꯈꯔ ꯇꯥꯕꯤꯔꯛꯑꯗꯤ ꯑꯇꯣꯞꯄ ꯀꯟꯖꯨꯃꯔ ꯃꯌꯥꯝ ꯑꯃꯁꯨ ꯑꯩ ꯊꯥꯖꯤꯜꯂꯛꯀꯦꯗ ꯎꯝ ꯑꯣꯖꯥꯒꯤ ꯗꯨꯀꯥꯟꯁꯤ ꯃꯐꯝ ꯑꯦꯔꯤꯌꯥꯁꯤ ꯍꯥꯏꯐꯦꯠꯇꯪ ꯇꯥꯛꯄꯤꯔꯛꯎꯕ ꯑꯣ ꯀꯨꯏꯔꯃꯤꯅ ꯑꯩꯁꯨ ꯀꯥꯎꯊꯣꯛꯑꯦ ꯑꯗꯨꯗꯨꯅꯅꯤ ꯎꯝ ꯑꯗꯨ ꯑꯩꯁꯦ ꯂꯥꯛꯀꯦꯅ ꯇꯧꯕꯅꯦ ꯑꯗꯣ ꯍꯧꯖꯤꯛꯁꯤ ꯁꯣꯝꯗ ꯀꯔꯤꯒꯨꯝꯕ ꯑꯔꯨꯕ ꯊꯕꯛ ꯑꯃꯈꯛ ꯂꯩꯔꯕ ꯑꯗꯨꯅ ꯍꯧꯖꯤꯛꯁꯤ ꯂꯥꯛꯄꯗ ꯈꯤꯇꯪ ꯐꯔꯛ ꯇꯥꯒꯗ ꯃꯥꯜꯂꯦ ꯑꯗꯨ ꯍꯌꯦꯡꯒꯨꯝꯕ ꯑꯣꯏꯅ ꯑꯩ ꯐꯖꯅ ꯂꯥꯛꯑꯒꯦ ꯎꯝ ꯅꯨꯡꯗꯥꯡ ꯋꯥꯏꯔꯝ ꯄꯨꯡ ꯀꯌꯥ ꯐꯥꯎꯕ ꯗꯨꯀꯥꯟ ꯍꯥꯡꯕꯤꯕꯒꯦ ꯎꯝ ꯑꯣ ꯑꯗꯨꯗꯤ ꯑꯩ ꯌꯥꯔꯤꯃꯈꯩ ꯅꯪꯅꯅꯕ ꯂꯥꯛꯅꯕ ꯍꯣꯠꯅꯔꯒꯦ ꯑꯣ ꯐꯔꯦ ꯊꯝꯃꯒꯦ ꯑꯗꯨꯗꯤ